ꯑꯩ ꯏꯁꯩ ꯁꯛꯄꯁꯦ ꯌꯥꯝ ꯄꯥꯝꯖꯩꯌꯦ ꯑꯗꯨꯒ ꯏꯁꯩꯁꯤꯁꯨ ꯃꯈꯜ ꯂꯣꯏꯅꯃꯛꯀꯤ ꯏꯁꯩ ꯑꯩꯅ ꯂꯣꯏꯅ ꯇꯥꯏꯌꯦ ꯑꯩ ꯀꯥꯏꯅꯕꯒꯤ ꯑꯣꯏꯒꯦꯔꯥ ꯅꯨꯡꯁꯤ ꯅꯨꯡꯉꯣꯜꯒꯤ ꯑꯣꯏꯒꯦꯔꯥ ꯏꯁꯩꯁꯦ ꯃꯈꯜ ꯁꯨꯅꯕ ꯂꯣꯏꯅꯃꯛ ꯇꯥꯕ ꯌꯥꯝ ꯄꯥꯝꯖꯩꯌꯦ ꯑꯗꯨꯒ ꯑꯩꯅ ꯄꯥꯝꯖꯕ ꯁꯤꯡꯒꯔꯁꯤꯡ ꯍꯥꯏꯔꯒꯗꯤ ꯅꯨꯄꯤꯗꯅ ꯁꯨꯔꯃꯥ ꯄꯨꯁꯄꯔꯥꯅꯤ ꯃꯟꯗꯥꯀꯤꯅꯤ ꯂꯤꯟꯗꯥ ꯃꯣꯏꯁꯦ ꯌꯥꯝ ꯄꯥꯝꯃꯦ ꯑꯗꯨꯒ ꯅꯨꯄꯥꯗꯅ ꯑꯦ ꯖꯦ ꯃꯩꯁꯅꯥꯝ ꯑꯥꯔꯕꯤꯟ ꯁꯗꯥꯅꯟꯗ ꯑꯗꯨꯝ ꯃꯣꯏ ꯃꯌꯥꯝꯁꯦ ꯑꯗꯨꯝ ꯑꯩꯅ ꯂꯣꯏꯅ ꯄꯥꯝꯃꯦ ꯑꯗꯨꯒ ꯕꯣꯂꯤꯋꯨꯠꯀꯤ ꯍꯥꯏꯔꯒꯅ ꯑꯔꯖꯤꯠ ꯁꯤꯡ ꯁ꯭ꯔꯤꯌꯥ ꯒꯣꯁꯥꯜ ꯑꯇꯤꯞ ꯑꯁꯂꯝ ꯑꯗꯨꯒ ꯄꯜꯂꯛ ꯅꯦꯍꯥ ꯀꯥꯀꯔ ꯃꯣꯏꯁꯤꯡꯁꯦ ꯌꯥꯝ ꯄꯥꯝꯖꯩ ꯑꯗꯣ ꯏꯁꯩꯒꯤ ꯃꯇꯥꯡꯗ ꯑꯩꯅ ꯈꯪꯕ ꯈꯔ ꯍꯥꯏꯔꯒꯗꯤ ꯑꯩꯈꯣꯏ ꯃꯅꯤꯄꯨꯔꯗ ꯂꯩꯔꯤꯕ ꯏꯁꯩꯁꯦ ꯁꯤꯡꯒꯔꯁꯦ ꯄꯨꯁꯄꯔꯥꯅꯤꯁꯦ ꯑꯗꯨꯛꯀꯤ ꯃꯇꯤꯛ ꯃꯥꯁꯦ ꯌꯥꯝꯅ ꯐꯥꯎꯋꯦ ꯃꯥꯅ ꯇꯣꯞ ꯑꯣꯏꯅ ꯂꯩꯌꯦ ꯍꯥꯏꯗꯤ ꯃꯥꯗꯤ ꯌꯥꯝꯅ ꯑꯉꯥꯡ ꯑꯣꯏꯔꯤꯉꯩꯗꯒꯤ ꯍꯧꯅ ꯃꯥꯅ ꯏꯁꯩ ꯀꯝꯄꯤꯇꯤꯁꯟ ꯃꯌꯥꯝ ꯑꯃ ꯌꯥꯎꯔꯛꯄꯅꯤꯅ ꯃꯥꯁꯦ ꯃꯤ ꯃꯌꯥꯝꯅꯁꯨ ꯌꯥꯝ ꯈꯪꯅꯩꯌꯦ ꯌꯥꯝꯁꯨ ꯄꯥꯝꯅꯩꯌꯦ ꯑꯗꯣ ꯑꯩꯈꯣꯏ ꯃꯅꯤꯄꯨꯔꯗꯇ ꯅꯠꯇꯅ ꯑꯇꯣꯞꯄ ꯃꯐꯝ ꯑꯇꯣꯞꯄ ꯏꯁꯇꯦꯠꯀꯤ ꯃꯤꯁꯤꯡꯅ ꯄꯨꯁꯄꯔꯥꯅꯤꯒꯤ ꯏꯁꯩ ꯌꯥꯝ ꯄꯥꯝꯅ ꯇꯥꯟꯅꯩ ꯄꯨꯁꯄꯔꯥꯅꯤ ꯈꯛꯇ ꯅꯠꯇꯅ ꯑꯦ ꯖꯦ ꯃꯦꯁꯅꯥꯝꯒꯤꯁꯨ ꯌꯥꯎꯅ ꯂꯣꯏꯅ ꯂꯣꯏꯅꯃꯛ ꯄꯥꯝꯅ ꯃꯅꯤꯄꯨꯔꯒꯤ ꯏꯁꯩ ꯑꯁꯦ ꯑꯗꯨꯛꯀꯤ ꯃꯇꯤꯛ ꯄꯥꯝꯅ ꯇꯥꯕꯒꯤ ꯃꯊꯛꯇ ꯃꯅꯤꯄꯨꯔꯒꯤ ꯐꯣꯛ ꯁꯣꯡꯁꯤꯁꯨ ꯇꯣꯡꯉꯥꯟꯕ ꯃꯈꯜ ꯑꯃ ꯇꯣꯞ ꯇꯣꯞꯄ ꯑꯃ ꯑꯣꯏꯅ ꯏꯟꯗꯤꯌꯥꯗꯒꯤ ꯌꯥꯝꯅ ꯇꯣꯡꯉꯥꯟꯕ ꯑꯃ ꯑꯣꯏꯅ ꯌꯥꯝ ꯄꯥꯝꯅ ꯇꯥꯅꯩ ꯍꯟꯗꯛꯇꯁꯨ ꯇꯤ ꯚꯤ ꯁꯣꯗ ꯕꯤꯅꯤꯇꯥ ꯂꯥꯏꯁ꯭ꯔꯝꯅ ꯁꯛꯄꯗ ꯏꯟꯗꯤꯌꯥꯒꯤ ꯃꯤ ꯃꯤꯄꯨꯡ ꯈꯨꯗꯤꯡꯃꯛꯅ ꯃꯅꯤꯄꯨꯔꯒꯤ ꯐꯣꯛ ꯁꯣꯡꯁꯦ ꯌꯥꯝꯅ ꯇꯣꯞ ꯇꯣꯞꯄ ꯑꯣꯏꯅ ꯌꯥꯝꯅ ꯃꯇꯧ ꯇꯝꯖꯅꯤꯡꯉꯥꯏ ꯑꯃ ꯑꯣꯏꯅ ꯌꯥꯝ ꯄꯥꯝꯅ ꯁꯛꯅꯩ ꯑꯗꯨꯒꯤ ꯃꯊꯛꯇ ꯃꯪꯀꯥꯅ ꯑꯇꯣꯞꯄ ꯀꯟꯇ꯭ꯔꯤꯗ ꯆꯠꯂ ꯆꯠꯂꯒ ꯃꯅꯤꯄꯨꯔꯒꯤ ꯐꯣꯛꯁꯦ ꯃꯁꯛ ꯇꯥꯛꯄꯗ ꯃꯌꯥꯝꯗ ꯃꯇꯦꯡ ꯑꯃ ꯑꯣꯏꯅ ꯄꯥꯡꯅ ꯃꯅꯤꯄꯨꯔꯒꯤ ꯐꯣꯛ ꯁꯣꯡꯁꯦ ꯃꯁꯛ ꯇꯥꯛꯑꯦ ꯑꯗꯣ ꯃꯅꯤꯄꯨꯔꯒꯤ ꯁꯤꯡꯒꯔꯁꯤꯡꯁꯦ ꯑꯗꯨꯛꯀꯤ ꯃꯇꯤꯛ ꯌꯥꯝꯅ ꯍꯩꯅ ꯌꯥꯝꯅ ꯐꯖꯅ ꯁꯛꯑꯦ ꯏꯁꯩꯁꯦ ꯑꯗꯨꯛꯀꯤ ꯃꯇꯤꯛ ꯇꯥꯕꯁꯨ ꯌꯥꯝ ꯅꯨꯡꯉꯥꯏ